ꯃꯥꯅꯦ ꯑꯩ ꯀꯥꯛꯆꯤꯡ ꯕꯣꯔꯥꯗ ꯕꯣꯔꯥ ꯌꯥꯝ ꯍꯥꯎꯕ ꯕꯤꯕꯤ ꯍꯥꯏꯗꯨꯒꯤ ꯅꯨꯄꯥꯅꯦ ꯑꯅꯤꯁꯨꯕ ꯎꯝ ꯎꯝ ꯎꯝ ꯕꯣꯔꯥꯁꯤ ꯅꯍꯥꯜꯋꯥꯏꯗꯤ ꯇꯔꯦꯠ ꯇꯔꯦꯠ ꯍꯥꯜꯂꯒ ꯄꯦꯛꯀꯦꯠ ꯁꯥꯔꯒ ꯂꯨꯄꯥ ꯇꯔꯥ ꯇꯔꯥꯗ ꯌꯣꯜꯂꯝꯃꯦ ꯍꯧꯖꯤꯛꯇꯤ ꯆꯦꯡꯒꯤ ꯃꯃꯜ ꯍꯦꯟꯒꯠꯄ ꯊꯥꯎꯒꯤ ꯃꯃꯜ ꯍꯦꯟꯒꯠꯂꯛꯄꯁꯤꯗ ꯌꯥꯗ꯭ꯔꯦ ꯑꯗꯨꯅ ꯆꯦꯡꯒꯤ ꯃꯃꯜ ꯍꯦꯟꯒꯠꯄꯅ ꯕꯣꯔꯥꯒꯤ ꯃꯃꯟꯁꯨ ꯍꯦꯟꯒꯠꯂꯦ ꯑꯗꯨꯅ ꯕꯣꯔꯥ ꯌꯥꯡꯈꯩꯗ ꯂꯨꯄꯥ ꯀꯨꯟ ꯑꯥ ꯌꯥꯡꯈꯩ ꯌꯥꯡꯈꯩꯒꯤ ꯄꯦꯛꯀꯦꯠ ꯁꯥꯔꯒ ꯑꯩꯈꯣꯏ ꯍꯨꯖꯤꯛ ꯀꯟꯅ ꯊꯥꯖꯔꯤ ꯑꯗꯨ ꯎꯝ ꯁꯣꯝꯅ ꯄꯥꯝꯕꯤꯔꯒꯗꯤ ꯕꯣꯔꯥ ꯃꯔꯤ ꯌꯥꯡꯈꯩꯒꯤ ꯁꯥꯎ ꯍꯥꯏꯕ꯭ꯔꯥ ꯆꯥꯝꯃꯒꯤ ꯁꯥꯎ ꯍꯥꯏꯕ꯭ꯔꯥ ꯑꯗꯨꯒ ꯄꯦꯛꯀꯦꯠꯅ ꯀꯌꯥꯅꯣ ꯀꯨꯟ ꯃꯉꯥꯒꯤ ꯄꯦꯛꯀꯦꯠ ꯀꯌꯥ ꯕꯣꯔꯥꯁꯤ ꯃꯈꯜꯁꯤ ꯑꯅꯤ ꯑꯍꯨꯝ ꯁꯨꯏ ꯑꯃꯅ ꯕꯣꯔꯥ ꯃꯄꯥꯛꯇ ꯃꯔꯣꯏ ꯌꯥꯟꯕ ꯑꯃ ꯑꯗꯒꯤ ꯃꯔꯣꯏ ꯌꯥꯟꯗꯅ ꯑꯃ ꯑꯗꯩ ꯑꯃ ꯈꯤꯇꯪ ꯃꯨꯟꯐꯥꯠꯇꯅ ꯍꯥꯞꯕꯣꯏꯜꯒꯤ ꯕꯣꯔꯥ ꯑꯃ ꯃꯈꯜ ꯑꯍꯨꯝ ꯊꯣꯛꯅ ꯑꯩꯈꯣꯏ ꯌꯣꯜꯂꯤ ꯑꯗꯨ ꯀꯩ ꯅꯨꯃꯤꯠꯀꯤꯅꯣ ꯀꯩ ꯅꯨꯃꯤꯠꯀꯤ ꯑꯣꯔꯗꯔꯅꯣ ꯌꯥꯅꯤ ꯌꯥꯅꯤ ꯌꯥꯅꯤ ꯍꯧꯖꯤꯛꯇꯁꯨ ꯒꯪꯒꯥ ꯍꯥꯏꯗꯅ ꯑꯅꯣꯛꯀ ꯄꯥꯛꯅ ꯎꯞꯄ ꯑꯃꯁꯨ ꯃꯥ ꯃꯦꯂꯥꯒꯤꯗꯃꯛꯇ ꯑꯣꯔꯗꯔ ꯇꯧꯔꯝꯃꯤ ꯃꯥꯁꯨ ꯄꯤꯅꯤ ꯍꯥꯏꯈꯤꯕꯅꯤ ꯑꯗꯨ ꯌꯥꯅꯤ ꯑꯩ ꯁꯨꯡꯁꯣꯏ ꯁꯣꯏꯗꯅ ꯑꯥ ꯑꯩ ꯕꯣꯔꯥꯁꯤ ꯑꯩ ꯍꯧꯖꯤꯛ ꯀꯟꯅ ꯑꯩꯈꯣꯏ ꯑꯩ ꯃꯈꯥꯗ ꯅꯨꯄꯤ ꯃꯉꯥ ꯑꯃ ꯇꯔꯥ ꯑꯃ ꯇꯧꯔꯒ ꯕꯣꯔꯥ ꯁꯥꯔꯤ ꯌꯥꯅꯤ ꯑꯩ ꯁꯣꯏꯗꯅ ꯄꯦꯛꯀꯦꯠꯀ ꯐꯖꯅ ꯇꯧꯔꯒ ꯃꯃꯤꯡ ꯃꯥꯏ ꯃꯃꯜꯒꯗꯣ ꯍꯥꯞꯄꯒ ꯑꯩ ꯑꯩ ꯊꯥꯔꯛꯀꯦ ꯊꯥꯔꯛꯀꯦ ꯌꯥꯅꯤ ꯌꯥꯅꯤ ꯌꯥꯅꯤ